ꯕꯤꯖꯤꯅꯦꯁ ꯍꯥꯏꯕꯁꯤ ꯑꯩꯈꯣꯏꯒꯤ ꯄ꯭ꯔꯣꯐꯤꯠ ꯑꯃꯁꯨꯡ ꯂꯣꯁ ꯍꯥꯏꯕꯁꯤ ꯀꯝꯄꯜꯁꯔꯤ ꯑꯣꯏꯕ ꯇꯥꯏ ꯍꯥꯏꯕꯗꯤ ꯕꯤꯖꯤꯅꯦꯁ ꯑꯃ ꯇꯧꯕ ꯇꯥꯔꯒꯗꯤ ꯇꯣꯡꯕ ꯍꯥꯏꯕ ꯑꯃꯁꯨꯡ ꯃꯥꯡꯕ ꯍꯥꯏꯕꯁꯤ ꯀꯝꯄꯜꯁꯔꯤ ꯃꯁꯥ ꯑꯃꯅ ꯇꯥꯕꯅꯤ ꯑꯩꯈꯣꯏꯅ ꯕꯤꯖꯤꯅꯦꯁ ꯇꯧꯕ ꯃꯇꯝ ꯑꯁꯤꯗ ꯑꯩꯈꯣꯏꯅ ꯂꯥꯏꯛ ꯑꯦꯛꯁꯄꯣꯔꯠ ꯑꯣꯔ ꯏꯝꯄꯣꯔꯠ ꯇꯧꯕ ꯃꯇꯝꯁꯤꯗ ꯑꯩꯈꯣꯏꯅ ꯃꯄꯥꯜ ꯂꯝꯗꯒꯤ ꯑꯩꯈꯣꯏꯅ ꯃꯤꯉꯣꯟꯗꯒꯤ ꯌꯥꯝꯅ ꯄꯩꯁꯥ ꯃꯃꯟ ꯇꯥꯅ ꯂꯧꯕ ꯑꯣꯏꯔꯒꯁꯨ ꯀꯔꯤꯒꯨꯝꯕ ꯑꯩꯈꯣꯏꯅ ꯔꯣꯗ ꯇꯦꯛꯁ ꯂꯥꯏꯛ ꯖꯤ ꯑꯦꯁ ꯇꯤꯒꯨꯝꯕ ꯑꯩꯈꯣꯏ ꯇꯦꯛꯁꯁꯤ ꯃꯌꯥꯝ ꯂꯧꯈꯠꯄ ꯇꯥꯔꯒꯗꯤ ꯑꯩꯈꯣꯏꯅ ꯃꯗꯨꯒꯤ ꯕꯤꯅꯤꯐꯤꯠꯁꯤ ꯑꯩꯈꯣꯏꯅ ꯌꯥꯝ ꯀꯥꯅꯕ ꯐꯪꯉꯣꯏ ꯍꯥꯏꯕꯗꯤ ꯑꯩꯈꯣꯏꯅ ꯌꯣꯜꯂꯛꯄ ꯃꯇꯝꯗ ꯇ꯭ꯔꯥꯟꯁꯄꯣꯔꯇꯦꯁꯟ ꯆꯥꯔꯖꯒꯨꯝꯕ ꯑꯗꯨ ꯌꯥꯝ ꯂꯧꯔꯛꯄ ꯃꯇꯝꯗ ꯑꯩꯈꯣꯏꯅ ꯌꯣꯜꯂꯛꯄ ꯃꯇꯝꯗ ꯑꯩꯈꯣꯏꯗ ꯕꯦꯅꯤꯐꯤꯠ ꯌꯥꯝ ꯇꯣꯡꯕ ꯐꯪꯉꯣꯏ ꯀꯔꯤꯒꯨꯝꯕ ꯑꯩꯈꯣꯏꯅ ꯕꯤꯅꯤꯐꯤꯠ ꯌꯥꯝꯅ ꯂꯩꯒꯦ ꯍꯥꯏꯅ ꯂꯩꯍꯟꯁꯦ ꯍꯥꯏꯔꯒꯗꯤ ꯑꯣꯔ ꯑꯩꯈꯣꯏꯒꯤ ꯏꯁꯇꯦꯠ ꯑꯁꯤ ꯍꯦꯟꯅ ꯆꯥꯎꯈꯠꯍꯟꯁꯤ ꯍꯥꯏꯔꯒꯗꯤ ꯑꯩꯈꯣꯏꯗ ꯌꯥꯝꯅ ꯖꯤ ꯑꯦꯁ ꯇꯤꯁꯤ ꯌꯥꯝꯅ ꯅꯦꯝꯅ ꯂꯧꯍꯟꯕ ꯑꯗꯨꯒ ꯑꯩꯈꯣꯏꯒꯤ ꯔꯣꯗ ꯇꯦꯛꯁ ꯑꯣꯔ ꯑꯦꯅꯤ ꯑꯣꯔꯒꯅꯥꯏꯖꯦꯁꯟꯒꯤ ꯇꯦꯛꯁꯁꯤꯡ ꯑꯁꯤ ꯌꯥꯝꯅ ꯂꯣ ꯌꯥꯝꯅ ꯌꯥꯝ ꯄꯤꯛꯅ ꯄꯤꯛꯅ ꯂꯧꯍꯟꯕ ꯑꯣꯏꯔꯒꯗꯤ ꯍꯦꯟꯅ ꯑꯩꯈꯣꯏꯒꯤ ꯕꯤꯖꯤꯅꯦꯁꯇꯁꯨ ꯌꯥꯝꯅ ꯕꯤꯅꯤꯐꯤꯠ ꯑꯣꯏꯕ ꯌꯥꯝ ꯄ꯭ꯔꯣꯐꯤꯇꯦꯕꯜ ꯑꯣꯏꯕ ꯑꯗꯨꯒꯨꯝꯕ ꯕꯤꯖꯤꯅꯦꯁ ꯑꯃ ꯑꯣꯏꯒꯅꯤ ꯀꯔꯤꯒꯨꯝꯕ ꯕꯤꯖꯤꯅꯦꯁꯁꯤꯗ ꯑꯦꯐꯦꯛꯁꯟ ꯍꯥꯏꯕꯗꯤ ꯑꯩꯈꯣꯏ ꯁꯣꯛꯍꯟꯕ ꯍꯥꯏꯕꯁꯤꯗꯤ ꯑꯩꯈꯣꯏꯅ ꯃꯣꯏꯗ ꯇꯦꯛꯁꯁꯤ ꯌꯥꯝ ꯆꯥꯎ ꯆꯥꯎꯅ ꯂꯧꯕꯤꯔꯒꯗꯤ ꯑꯩꯈꯣꯏꯗ ꯌꯥꯝꯅ ꯑꯩꯈꯣꯏꯒꯤ ꯇꯨꯡꯒꯤ ꯕꯤꯖꯤꯅꯦꯁꯇ ꯍꯦꯟꯅ ꯀꯥꯅꯗꯕ ꯃꯌꯥꯝ ꯃꯌꯥꯝ ꯑꯗꯨ ꯌꯥꯝꯅ ꯐꯪꯒꯅꯤ ꯑꯗꯨꯅ ꯒꯣꯕꯔꯃꯦꯟꯁꯤꯅꯁꯨ ꯑꯩꯈꯣꯏꯒꯤ ꯇꯦꯛꯁ ꯑꯁꯤ ꯅꯦꯝꯅ ꯅꯦꯝꯅ ꯂꯧꯔꯗꯤ ꯑꯩꯈꯣꯏꯒꯤ ꯕꯤꯖꯤꯅꯦꯁꯀꯤꯗꯃꯛꯇꯗꯤ ꯌꯥꯝꯅ ꯅꯨꯡꯉꯥꯏꯕ ꯑꯃꯁꯨꯡ ꯌꯥꯝꯅ ꯀꯥꯅꯕꯁꯤ ꯐꯪꯒꯅꯤ